ꯍꯂꯣ ꯑ ꯏꯃꯥ ꯀꯩꯊꯦꯜꯗ ꯑꯩꯈꯣꯏ ꯐꯅꯦꯛ ꯌꯣꯟꯕꯤ ꯏꯆꯦꯗꯨ ꯅꯠꯇ꯭ꯔꯣ ꯑꯩꯔꯣ ꯑꯩ ꯇꯣꯝꯕꯤꯅꯦ ꯑꯩ ꯀꯩꯅꯣ ꯇꯧꯒꯦ ꯇꯧꯕꯅꯦ ꯁꯀꯨꯟꯇꯂꯥꯁꯨ ꯀꯧꯏ ꯇꯣꯝꯕꯤꯁꯨ ꯀꯧꯋꯦꯕꯀꯣ ꯎꯝ ꯑꯩꯁꯦ ꯀꯩꯅꯣꯅꯦ ꯐꯤꯁꯤꯒ ꯐꯅꯦꯛ ꯀꯩꯀꯩꯗꯣ ꯈꯤꯇ ꯂꯧꯕ ꯂꯥꯛꯀꯦ ꯇꯧꯕ ꯁꯣꯟꯗ ꯑꯩꯁꯨ ꯌꯣꯟꯊꯣꯛ ꯌꯣꯟꯁꯤꯟꯁꯨ ꯇꯧꯅꯤ ꯑꯃꯁꯨ ꯇꯧꯅꯤ ꯂꯨꯍꯣꯡ ꯈꯣꯡꯗꯣꯡꯕꯁꯨ ꯂꯩ ꯑꯗꯨꯒꯤ ꯇꯧꯒꯦ ꯇꯧꯕꯅꯤ ꯐꯅꯦꯛꯁꯦ ꯑꯩꯈꯣꯏ ꯋꯥꯟ ꯄ꯭ꯂꯥꯏ ꯐꯅꯦꯛꯁꯤ ꯀꯌꯥ ꯀꯌꯥ ꯆꯤꯡꯏꯒꯦ ꯎꯝ ꯑꯗꯨ ꯁꯨꯠꯇꯨꯗ ꯀꯃꯥꯏ ꯀꯃꯥꯏ ꯇꯧꯔꯤ ꯎꯝ ꯑ ꯃꯣꯏꯔꯥꯡ ꯐꯤ ꯆꯟꯕꯗ ꯑ ꯑꯗꯨꯒ ꯑ ꯎꯝ ꯎꯝ ꯎꯝ ꯎꯝ ꯎꯝ ꯑꯗꯒꯤ ꯑꯩꯈꯣꯏ ꯐꯅꯦꯛ ꯃꯄꯥꯟ ꯅꯥꯏꯕꯗꯨꯅ ꯀꯃꯥꯏꯅ ꯀꯌꯥ ꯄꯤꯔꯤꯒꯦ ꯑꯣ ꯑꯣ ꯍꯣ ꯑꯣ ꯑꯗꯨ ꯏꯃꯥ ꯀꯩꯊꯦꯜꯒꯤꯗꯤ ꯄꯨꯡ ꯀꯌꯥꯗꯒꯤ ꯊꯣꯛꯄꯤꯒꯦ ꯑꯣ ꯑꯣ ꯍꯣꯏ ꯍꯣꯏ ꯑ ꯑ ꯑ ꯎꯝ ꯑꯣ ꯑꯣ ꯑꯣ ꯑꯣ ꯑꯣ ꯑꯣ ꯑꯣ ꯑꯗꯨꯗꯤ ꯑꯩ ꯍꯌꯦꯡ ꯐꯅꯦꯛꯇꯣ ꯑꯩꯈꯣꯏꯒꯤ ꯃꯨꯀꯥ ꯁꯨꯠꯁꯨ ꯑꯣ ꯂꯣꯏ ꯁꯨꯅ ꯂꯩꯌꯦꯕꯀꯣ ꯑꯥ ꯎꯝ ꯎꯝ ꯎꯝ ꯑ ꯑ ꯍꯣꯏ ꯍꯣꯏ ꯍꯣꯏ ꯑꯣ ꯂꯣꯏ ꯁꯨꯅ ꯐꯪꯒꯅꯦꯕ ꯑ ꯑꯣ ꯑꯣ ꯑꯣ ꯍꯣꯏ ꯍꯣꯏ ꯍꯣꯏ ꯑꯣ ꯍꯣꯏ ꯍꯣꯏ ꯍꯣꯏ ꯍꯣꯏ ꯍꯣꯏ ꯑꯣ ꯐꯅꯦꯛꯇꯣ ꯍꯌꯦꯡ ꯃꯈꯜ ꯁꯨꯅ ꯁꯨꯠ ꯁꯨꯠꯇꯨ ꯈꯔ ꯑꯗꯒꯤ ꯑꯩꯈꯣꯏꯒꯤ ꯁꯨꯠ ꯅꯠꯇꯕꯗꯤ ꯑꯗꯨꯝ ꯌꯥꯎꯔꯝꯈꯤꯅꯤꯗꯅꯀꯣ ꯁꯨꯠ ꯅꯠꯇꯕ ꯀꯩꯀꯩꯁꯨ ꯑꯗꯨꯝ ꯂꯧꯔꯔꯒꯦ ꯑꯩ ꯎꯝ ꯑꯣ ꯐꯔꯦ ꯐꯔꯦ ꯑꯗꯨꯗꯤ ꯍꯌꯦꯡ ꯑꯩ ꯂꯥꯛꯄꯒꯤꯗꯨꯗ ꯄꯨꯡꯗꯣ ꯑꯩ ꯐꯣꯟꯗꯨ ꯇꯧꯔꯒꯦ ꯑꯩꯅ ꯂꯥꯛꯑꯒꯗꯤ ꯑꯩꯅ ꯄꯨꯡ ꯇꯔꯥꯒꯤ ꯑꯗ꯭ꯋꯥꯏꯗꯗꯤ ꯑꯣꯏꯅ ꯂꯥꯛꯑꯒꯦꯀꯣ ꯆꯥꯛ ꯏꯁꯤꯡ ꯆꯥꯔ ꯈꯣꯠꯂꯒ ꯑꯣꯏꯅ ꯂꯥꯛꯑꯒꯦꯕ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 ꯊꯝꯃꯦ ꯊꯝꯃꯦ